ꯍꯣꯜꯁꯦꯜ ꯍꯥꯏꯕꯀꯥꯟꯗ ꯃꯐꯝꯁꯦ ꯗꯨꯀꯥꯟ ꯑꯆꯧꯕ ꯑꯃꯁꯤꯗ ꯀꯣ ꯗꯤꯐꯔꯦꯟ ꯇꯥꯏꯞ ꯑꯣꯐ ꯃꯦꯇꯦꯔꯦꯜ ꯃꯌꯥꯝ ꯌꯣꯟꯅꯉꯥꯏ ꯄꯣꯠ ꯆꯩꯁꯤꯡꯁꯦ ꯕ꯭ꯂꯛ ꯕ꯭ꯂꯛꯇ ꯑꯣꯏꯅ ꯊꯝꯕ ꯍꯣꯜꯁꯦꯜꯅꯤ ꯍꯣꯜꯁꯦꯜ ꯑꯁꯤꯗ ꯌꯦꯟꯁꯥꯡꯒꯤ ꯍꯣꯜꯁꯦꯜ ꯃꯌꯥꯝ ꯑꯗꯨꯒ ꯄꯣꯠ ꯆꯩ ꯍꯧꯖꯤꯛ ꯍꯧꯖꯤꯛꯀꯤ ꯑꯩꯈꯣꯏ ꯗꯦ ꯇꯨ ꯗꯦ ꯂꯥꯏꯐꯇ ꯌꯨꯁ ꯇꯧꯅꯉꯥꯏ ꯍꯣꯜꯁꯦꯜ ꯃꯌꯥꯝ ꯗꯨꯀꯥꯟ ꯑꯃꯗ ꯄꯨꯂꯞ ꯊꯝꯂꯒ ꯕꯖꯥꯔꯗ ꯂꯩꯔꯤꯕ ꯗꯨꯀꯥꯟ ꯃꯆꯥ ꯃꯆꯥꯁꯤꯡꯒꯤꯗꯃꯛꯇ ꯁꯞꯄ꯭ꯂꯥꯏ ꯇꯧꯅꯉꯥꯏꯒꯤꯗꯃꯛꯇ ꯊꯝꯕ ꯍꯣꯜꯁꯦꯜꯅꯤ ꯍꯥꯏꯅ ꯁꯨꯃꯥꯏꯅ ꯑꯩꯈꯣꯏ ꯍꯣꯜꯁꯦꯜꯁꯦ ꯒ꯭ꯌꯥꯟ ꯇꯥꯏ ꯑꯁꯤꯁꯤꯅ ꯀꯣ ꯍꯧꯖꯤꯛ ꯍꯧꯖꯤꯛꯁꯦ ꯚꯤꯂꯦꯖ ꯚꯤꯂꯦꯖ ꯂꯥꯏꯐꯁꯤꯗ ꯍꯧꯖꯤꯛ ꯚꯤꯖꯤꯇꯦꯕꯜꯁꯤꯡꯁꯦ ꯌꯥꯝ ꯇꯥꯡꯈꯠꯂꯛꯑꯦ ꯇꯥꯡꯁꯨ ꯇꯥꯡꯈꯠꯂꯛꯑꯦ ꯀꯔꯤ ꯃꯔꯝꯁꯦ ꯀꯔꯤꯒꯤꯔ ꯍꯥꯏꯔꯒ ꯍꯧꯖꯤꯛ ꯍꯧꯖꯤꯛꯁꯦ ꯀ꯭ꯂꯥꯏꯃꯦꯠꯅꯁꯨꯔ ꯁꯤꯖꯟꯅꯁꯨꯔ ꯈꯪꯗ꯭ꯔꯦ ꯄꯣꯠ ꯆꯩꯁꯤꯡꯁꯦ ꯊꯥꯕꯗꯁꯨ ꯑꯐꯕ ꯄꯥꯛ ꯌꯥꯎꯗꯦ ꯃꯔꯝꯗꯤ ꯀꯔꯤꯒꯤꯔ ꯍꯥꯏꯔꯒ ꯋꯦꯗꯔꯁꯤꯅ ꯏꯁꯤꯡꯁꯦ ꯅꯣꯡ ꯆꯨꯃꯟꯕꯒꯤ ꯑꯣꯏꯕ꯭ꯔ ꯑꯣꯔ ꯅꯨꯡꯁꯥ ꯁꯥꯃꯟꯕꯒꯤ ꯑꯣꯏꯕ꯭ꯔ ꯆ꯭ꯂꯥꯏꯃꯦꯠꯁꯦ ꯆꯥꯟꯅꯗꯕꯒꯤ ꯅꯣꯡꯁꯦ ꯃꯇꯝ ꯅꯥꯏꯅ ꯆꯨꯗ꯭ꯔꯦ ꯑꯗꯨꯒ ꯁꯥꯒꯗꯧꯕ ꯃꯇꯝꯗ ꯅꯨꯡꯁꯥꯁꯦ ꯐꯖꯅ ꯆꯨꯗꯕꯒꯤ ꯃꯔꯝꯗ ꯄ꯭ꯔꯗꯛꯁꯦ ꯑꯗꯨꯃꯨꯛꯀꯤ ꯂꯦꯁ ꯑꯣꯏ ꯑꯗꯨꯒ ꯇꯥꯡꯕꯒꯤ ꯃꯔꯝꯁꯦ ꯍꯧꯖꯤꯛ ꯐꯥꯔꯃꯔ ꯑꯃꯅ ꯄꯣꯠ ꯆꯩ ꯄꯨꯊꯣꯛꯂꯛꯄ ꯃꯇꯝꯗ ꯃꯣꯏꯗꯤ ꯂꯧꯗꯒꯤ ꯄꯨꯊꯣꯛꯄ ꯃꯇꯝꯁꯤꯗ ꯇ꯭ꯔꯥꯟꯁꯄꯣꯔꯇꯦꯁꯟꯁꯤ ꯈꯔ ꯋꯥꯕꯒꯤ ꯃꯔꯝ ꯑꯣꯏꯅ ꯀꯣꯛꯇ ꯑꯣꯏꯅ ꯊꯥꯡꯒꯠꯂꯒ ꯄꯨꯔꯛꯄꯁꯤꯡꯁꯨ ꯃꯌꯥꯝ ꯇꯥꯎꯏ ꯑꯗꯨꯅ ꯃꯣꯏ ꯚꯤꯂꯦꯖ ꯚꯤꯂꯦꯖꯇ ꯃꯐꯝꯗꯨꯗ ꯄꯣꯠꯁꯦ ꯄꯨꯔꯛꯂꯒ ꯌꯣꯟꯕꯅꯤ ꯌꯣꯜꯂꯒ ꯃꯣꯏ ꯃꯤꯗꯜꯃꯦꯟꯁꯤꯡꯅ ꯃꯣꯏꯅ ꯃꯊꯥꯡ ꯑꯃꯗꯒꯤ ꯃꯣꯏ ꯌꯨꯝꯗꯒꯤꯔ ꯈꯨꯟꯗꯒꯤꯔ ꯄꯤꯛꯀꯞ ꯇꯧꯔꯒ ꯃꯣꯏꯅ ꯌꯣꯟꯕꯀꯥꯟꯗ ꯕꯖꯥꯔꯗꯁꯨ ꯑꯃꯨꯛꯀ ꯂꯂꯣꯟꯕꯤꯈꯣꯏ ꯃꯤꯗꯜꯃꯦꯟꯁꯤꯡꯅ ꯑꯃꯨꯛꯀ ꯂꯂꯣꯟꯕꯤꯈꯣꯏꯗꯁꯨ ꯑꯃꯨꯛꯀ ꯌꯣꯟꯕꯀꯥꯟꯁꯤꯗ ꯃꯃꯜꯁꯦ ꯃꯊꯡ ꯃꯊꯡꯗ ꯑꯗꯨꯝ ꯇꯥꯡꯂꯛꯄꯅꯦ ꯃꯔꯝ ꯑꯃ ꯗꯥꯏꯔꯦꯛ ꯐꯥꯔꯃꯔꯗꯒꯤ ꯗꯥꯏꯔꯦꯛ ꯂꯂꯣꯟꯕꯤꯗ ꯌꯣꯜꯂꯕꯗꯤ ꯃꯃꯜꯁꯦ ꯈꯤꯇꯪ ꯗꯤꯀ꯭ꯔꯤꯁꯇꯤ ꯇꯧꯒꯗꯧꯕ ꯑꯗꯨꯕꯨ ꯃꯤꯗꯜꯃꯦꯟ ꯌꯥꯎꯔꯛꯄ ꯃꯇꯝꯗ ꯄ꯭ꯂꯁ ꯇ꯭ꯔꯥꯟꯁꯄꯣꯔꯇꯦꯁꯟꯒꯤ ꯋꯥꯔꯛꯄ ꯃꯇꯝꯗ ꯃꯃꯜꯁꯤ ꯑꯗꯨꯝ ꯀꯥꯈꯤꯕꯅꯦ ꯑꯗꯨꯒ ꯑꯣꯟꯂꯥꯏꯟ ꯁꯣꯞꯄꯤꯡ ꯍꯥꯏꯕꯀꯥꯟꯁꯤꯗ ꯑꯣꯟꯂꯥꯏꯟ ꯁꯣꯞꯄꯤꯡꯁꯦ ꯌꯥꯝ ꯀꯥꯟꯅꯩ ꯃꯔꯝꯗꯤ ꯀꯔꯤꯒꯤ ꯍꯥꯏꯔꯒ ꯑꯩꯈꯣꯏꯅ ꯕꯖꯥꯔꯗ ꯆꯠꯄ ꯉꯝꯗꯕ ꯃꯥꯔꯀꯦꯠꯇ ꯆꯠꯄ ꯉꯝꯗꯕꯁꯤꯡ ꯃꯔꯛꯇ ꯑꯩꯈꯣꯏ ꯐꯣꯟꯁꯤꯗ ꯐꯣꯟꯒꯤ ꯊ꯭ꯔꯨꯁꯤꯗ ꯃꯊꯪ ꯃꯊꯪ ꯑꯩꯈꯣꯏꯅ ꯂꯧꯔꯒ ꯐꯣꯟꯗ ꯑꯩꯈꯣꯏꯒꯤ ꯑꯄꯥꯝꯕ ꯐꯤꯔꯣꯜ ꯑꯣꯏꯒꯦꯔ ꯅꯠꯇ꯭ꯔꯒ ꯑꯩꯈꯣꯏꯒꯍꯤ ꯁꯔꯞ ꯁꯥꯄꯣꯟ ꯑꯣꯏꯒꯦꯔ ꯑꯣꯟꯂꯥꯏꯟꯗ ꯑꯩꯈꯣꯏꯁꯦ ꯑꯣꯔꯗꯔ ꯇꯧꯔꯒ ꯑꯩꯒꯤ ꯌꯨꯝ ꯗꯣꯔ ꯏꯁꯇꯦꯞꯐꯥꯎꯕ ꯊꯤꯟꯕꯁꯦ ꯑꯩꯈꯣꯏꯒꯤꯗꯃꯛꯇꯗꯤ ꯌꯥꯝ ꯀꯥꯟꯅꯕ ꯑꯃꯅꯤ ꯍꯥꯏꯕꯁꯤ ꯍꯥꯏꯅꯤꯡꯏ